ꯍꯂꯣ ꯍꯂꯣ ꯑꯥꯎ ꯇꯥꯔꯦ ꯁꯣꯝ ꯀꯅꯥ ꯑꯣꯏꯕꯤꯔꯒꯦ ꯍꯣꯏ ꯄꯥꯡꯒꯦ ꯑꯗꯨꯝ ꯑꯗꯣꯝꯅ ꯑꯄꯥꯝ ꯑꯄꯥꯝꯕꯗꯨ ꯍꯥꯏꯕꯤꯔꯛꯎ ꯍꯣꯏ ꯌꯥꯅꯤ ꯎꯝ ꯀꯔꯝꯕ ꯍꯣꯇꯦꯜ ꯄꯥꯝꯒꯦ ꯃꯤ ꯀꯌꯥꯒꯤꯅꯣ ꯍꯣꯏ ꯌꯥꯅꯤ ꯑꯗꯨ ꯑꯩ ꯃꯇꯦꯡ ꯄꯥꯡꯖꯔꯒꯦ ꯍꯣꯏ ꯍꯣꯇꯦꯜꯅ ꯁꯄ꯭ꯂꯥꯏ ꯇꯧꯕꯁꯨ ꯂꯩ ꯇꯧꯗꯕꯁꯨ ꯂꯩ ꯃꯦꯝꯅ ꯄꯥꯝꯕ ꯈꯨꯗꯤꯡꯃꯛ ꯑꯩꯈꯣꯏꯅ ꯍꯦꯜꯞ ꯇꯧꯖꯒꯦ ꯍꯣꯏ ꯃꯥꯅꯤ ꯑꯗꯣꯝꯅ ꯍꯥꯏꯕꯤꯔꯤꯕꯗꯨ ꯌꯥꯝꯅ ꯆꯨꯝꯃꯤ ꯌꯥꯝꯅ ꯅꯨꯡꯉꯥꯏꯕ ꯌꯥꯝꯅ ꯐꯖꯕ ꯃꯈꯜ ꯑꯃꯒꯤ ꯐꯦꯁꯇꯤꯚꯦꯜꯅꯤ

ꯍꯣꯏ ꯑꯗꯨ ꯌꯥꯎꯕꯒꯤꯗꯨ ꯑꯀꯨꯞꯄ ꯃꯔꯣꯜꯗꯤ ꯑꯩꯍꯥꯛꯅ ꯈꯪꯖꯗ꯭ꯔꯦ ꯑꯗꯨꯕꯨ ꯃꯈꯥ ꯇꯥꯕꯗ ꯑꯩꯁꯨ ꯍꯪꯖꯔꯛꯀꯦ ꯑꯩꯒꯤ ꯃꯔꯨꯞꯁꯤꯡꯗ

ꯌꯥꯅꯤ ꯑꯗꯣꯝꯒꯤ ꯍꯦꯜꯞ ꯇꯧꯖꯒꯦ ꯑꯩ ꯈꯨꯗꯤꯡꯃꯛ

ꯍꯣꯏ ꯍꯣꯏ ꯕꯥꯏ ꯍꯣꯏ ꯂꯥꯛꯄꯤꯔꯣ ꯕꯥꯏ